ꯑꯩꯈꯣꯏꯒꯤ ꯔꯥꯖ꯭ꯌ ꯑꯁꯤꯗ ꯂꯥꯛꯄ ꯀꯣꯏꯕ ꯂꯥꯛꯄꯁꯤꯡꯅ ꯌꯦꯡꯕ ꯌꯥꯕ ꯃꯃꯤꯡ ꯂꯩꯔꯕ ꯃꯅꯤꯄꯨꯔꯒꯤ ꯂꯣꯀꯦꯜ ꯕꯦꯟ ꯅꯠꯇ꯭ꯔꯒ ꯏꯁꯩ ꯅꯣꯡꯃꯥꯏꯁꯤꯡ ꯍꯥꯏ ꯇꯥꯔꯒꯗꯤ ꯑꯩꯈꯣꯏꯒꯤ ꯂꯩꯔꯤꯕ ꯑꯩꯈꯣꯏꯗ ꯈꯨꯅꯨꯡꯒꯤ ꯏꯁꯩ ꯁꯛꯄ ꯑꯩꯈꯣꯏꯒꯤ ꯃꯃꯤꯡ ꯂꯩꯔ ꯂꯩꯔꯕ ꯑꯩꯈꯣꯏꯒꯤ ꯁꯤꯡꯒꯔ ꯃꯌꯥꯝ ꯑꯃ ꯂꯩ ꯍꯥꯏꯕ ꯇꯥꯔꯦꯀꯣ ꯁꯤꯁꯤꯡꯒꯤ ꯃꯅꯨꯡꯗ ꯑꯩ ꯃꯪꯀꯥ ꯍꯥꯏꯖꯒꯦ ꯃꯪꯀꯥꯒꯤ ꯑꯦꯛꯁꯄ꯭ꯂꯦꯅꯦꯁꯟ ꯈꯔ ꯇꯧꯖꯒꯦ ꯃꯪꯀꯥꯅ ꯁꯛꯄ ꯏꯁꯩꯁꯤ ꯑꯩꯈꯣꯏꯒꯤ ꯃꯅꯤꯄꯨꯔꯒꯤ ꯌꯥꯝꯅ ꯃꯔꯤ ꯂꯩꯅꯕ ꯍꯥꯏ ꯇꯥꯔꯦ ꯃꯅꯤꯄꯨꯔꯒꯤ ꯑꯣꯏꯕ ꯃꯅꯤꯄꯨꯔꯒꯤ ꯐꯖꯕꯁꯤꯡꯁꯤꯕꯨ ꯁꯩꯊꯥꯕ ꯑꯃ ꯈꯛꯅꯦ ꯂꯥꯛꯏꯕ ꯇꯨꯔꯤꯁꯁꯤꯡꯁꯤꯕꯨ ꯆꯤꯡꯁꯤꯟꯕ ꯍꯥꯏꯕ ꯇꯥꯔꯦ ꯃꯥꯒꯤ ꯏꯁꯩꯁꯤꯒ ꯑꯩꯈꯣꯏꯒꯤ ꯃꯅꯤꯄꯨꯔꯗ ꯂꯩꯔꯤꯕ ꯑꯩꯈꯣꯏꯒꯤ ꯃꯐꯝꯁꯤꯡꯁꯤꯒ ꯌꯥꯝ ꯆꯥꯟꯅ ꯆꯥꯟꯅꯅ ꯁꯛꯄꯅꯤꯅ ꯑꯩ ꯃꯥꯁꯦ ꯍꯥꯏꯖꯅꯤꯡꯉꯦ ꯑꯗꯨꯒ ꯃꯥꯒꯤ ꯏꯁꯩꯗꯨꯒ ꯂꯥꯛꯏꯕ ꯇꯨꯔꯤꯁꯅ ꯀꯣꯏꯕ ꯆꯠꯂꯤꯗꯨꯒ ꯌꯥꯝꯅ ꯔꯤꯂꯦꯇꯦꯠ ꯑꯣꯏꯕ ꯍꯥꯏ ꯇꯥꯔꯦꯀꯣ ꯑꯗꯨꯅ ꯏꯁꯩ ꯁꯛꯄ ꯃꯃꯤꯡ ꯆꯠꯄ ꯀꯩꯅꯣ ꯍꯥꯏꯌꯨ ꯍꯥꯏꯔꯒꯗꯤ ꯑꯩ ꯃꯪꯀꯥ ꯍꯥꯏꯖꯒꯦ